ꯍꯜꯂꯣ ꯑꯥꯎ ꯀꯥ ꯀꯅꯥ ꯑꯣꯏꯕꯤꯕ꯭ꯔ ꯍꯥꯎ ꯑꯥ ꯅꯪꯒꯤ ꯅꯝꯕꯔ ꯑꯣꯏꯔꯦ ꯑꯩꯗꯤ ꯀꯥꯎꯈ꯭ꯔꯕ ꯑꯗꯨꯀꯣ ꯑꯩ ꯔꯨꯝ ꯔꯦꯟꯠ ꯑꯃꯗꯤ ꯊꯤꯔꯒ ꯂꯩꯔꯦ ꯅꯣ ꯂꯩ ꯍꯥꯏꯅ ꯇꯥꯕ ꯅꯝꯕꯔꯗꯤ ꯁꯦꯐ ꯇꯧꯍꯧꯗꯕ ꯑꯗꯨꯒꯤ

ꯔꯨꯝꯗꯤ ꯔꯨꯝ ꯑꯃꯈꯛꯇ ꯄꯥꯝꯃꯦ ꯑꯩ ꯑꯩ ꯏꯊꯟꯇ ꯂꯩꯒꯦ ꯍꯣꯏ ꯑꯗꯨ ꯅꯠꯇꯦ ꯑꯃꯈꯛꯇ ꯍꯥꯏꯕꯗꯤ ꯕꯦꯗꯔꯨꯝ ꯑꯃꯒ ꯀꯤꯠꯆꯟꯗꯤ ꯑꯃ ꯀꯣ ꯑꯥꯎ ꯑꯣ ꯑꯗꯨꯁꯨ ꯌꯥꯏ ꯑꯗꯨ ꯔꯦꯟꯗꯤ ꯀꯌꯥꯅ ꯆꯠꯄ꯭ꯔ ꯍꯣꯏ ꯑꯗꯨ ꯅꯣꯏꯗꯒꯤ ꯁ꯭ꯀꯨꯜꯗꯒꯤ ꯂꯥꯞꯄ꯭ꯔꯅꯦ ꯑꯗꯨꯗꯤ ꯑꯩꯈꯣꯏ ꯃꯦꯁꯀꯤꯗꯒꯤ ꯑꯥ ꯑꯗꯨꯗꯒꯤ ꯇꯥꯕꯗꯤ ꯌꯥꯔꯣꯏ ꯑꯣ ꯍꯣꯏ ꯍꯣꯏ ꯑꯗꯨꯗꯤ ꯑꯗꯨꯕꯨ ꯅꯪꯒꯤ ꯔꯦꯟꯗꯨꯒ ꯐꯥꯏꯚ ꯊꯥꯎꯖꯟ ꯁꯦꯝꯕ ꯌꯥꯔꯔꯣꯏꯀꯣ ꯌꯥꯒꯦꯔꯥ ꯌꯥꯕꯤꯌꯨꯅꯦ ꯑꯩꯅ ꯂꯩꯒꯅꯤ ꯑꯩꯅ ꯏꯁꯥꯒꯤꯅꯦ ꯍꯣꯏ ꯑꯣ ꯍꯣꯏ ꯑꯗꯨꯗꯤ ꯑꯗꯨ ꯀꯣ ꯅꯪꯒꯤ ꯌꯨꯝꯁꯦ ꯑꯩ ꯁꯦꯡꯗꯣꯛꯄ ꯑꯗꯨꯒꯨꯝꯕꯗꯤ ꯍꯌꯦꯡ ꯂꯥꯛꯀꯦ ꯑꯗꯨꯗꯤ ꯑꯩ ꯂꯧꯔꯥ ꯑꯗꯨꯝ ꯀꯥꯗꯨ ꯕꯨꯛ ꯇꯧꯔꯦ ꯍꯥꯏꯅ ꯊꯝꯕꯤꯌꯨꯅꯦ ꯎꯝ ꯍꯣ ꯍꯣꯏ ꯑꯗꯨꯗꯤ ꯍꯣꯏ ꯑꯣ ꯍꯣꯏ ꯌꯥꯏꯌꯦ ꯑꯗꯨ ꯏꯃꯥ ꯏꯄꯥꯕꯨ ꯄꯨꯔꯒ ꯑꯗꯨꯝ ꯂꯥꯛꯀꯦ ꯍꯌꯦꯡ ꯍꯣꯏ ꯑꯗꯨꯗ ꯋꯥꯔꯤꯁꯨ ꯑꯗꯨꯝ ꯁꯥꯟꯅꯁꯦ ꯑꯗꯨꯗꯤ ꯑꯣ ꯊꯝꯃꯒꯦ